ꯑꯥ ꯆꯨꯝꯃꯤ ꯔꯦꯁꯤꯗꯦꯟꯁꯦꯜ ꯀꯣꯆꯤꯡꯗ ꯂꯩꯅꯔꯤꯕ ꯄꯥꯝꯅꯔꯤꯕ ꯑꯁꯤ ꯃꯁꯤ ꯌꯥꯝ ꯆꯨꯝꯃꯤ ꯌꯥꯝ ꯐꯕꯅꯤ ꯑꯗꯣ ꯑꯩꯅ ꯂꯥꯏꯔꯤꯛ ꯇꯝꯃꯤꯉꯩ ꯃꯇꯝꯗ ꯑꯩꯅ ꯑꯩ ꯏꯁꯥꯃꯛꯁꯨ ꯔꯤꯖꯤꯗꯦꯟꯁꯦꯜ ꯀꯣꯆꯤꯡ ꯌꯥꯎꯖꯔꯛꯏ ꯌꯥꯎꯖꯔꯛꯄ ꯃꯇꯝ ꯑꯁꯤꯗ ꯔꯦꯁꯤꯗꯦꯟꯁꯦꯜ ꯀꯣꯆꯤꯡ ꯑꯁꯤꯗ ꯌꯥꯝꯅ ꯁꯔꯀꯥꯔꯅ ꯀꯥꯅꯕ ꯌꯥꯝ ꯄꯤ ꯍꯥꯏꯕ ꯇꯥꯔꯦ ꯁꯔꯀꯥꯔ ꯑꯁꯤꯅ ꯑꯩꯈꯣꯏꯗ ꯊꯕꯛ ꯀꯩ ꯀꯩ ꯑꯃꯐꯥꯎ ꯁꯨꯍꯟꯗꯦ ꯑꯩꯈꯣꯏꯗ ꯊꯕꯛ ꯇꯧꯕ ꯍꯥꯏꯕꯁꯦ ꯑꯩꯈꯣꯏꯅ ꯂꯥꯏꯔꯤꯛ ꯄꯥꯕ ꯇꯨꯝꯕ ꯐꯤ ꯁꯨꯕ ꯃꯁꯤꯗꯤ ꯊꯕꯛ ꯑꯣꯏꯅ ꯊꯥꯗ꯭ꯔꯁꯨ ꯌꯥꯔꯦ ꯑꯣꯡꯂꯤ ꯁꯤ ꯈꯛꯇꯅꯤ ꯑꯩꯈꯣꯏꯅ ꯑꯥꯗ ꯇꯧꯍꯜꯂꯛꯄ ꯍꯥꯏꯕꯗꯣ ꯑꯗꯣ ꯁꯔꯀꯥꯔꯅ ꯆꯥꯕ ꯊꯛꯄ ꯀꯩ ꯀꯩ ꯂꯣꯏꯅꯃꯛ ꯐ꯭ꯔꯤꯗ ꯂꯣꯏꯅꯃꯛ ꯑꯩꯈꯣꯏꯁꯦ ꯀꯩꯗ ꯁꯣꯏꯈꯤꯗ ꯃꯆꯥꯗ ꯃꯆꯥꯗꯧꯅ ꯑꯩꯈꯣꯏꯗ ꯔꯦꯁꯤꯗꯦꯟꯁꯦꯜ ꯀꯣꯆꯤꯡ ꯑꯁꯤꯗ ꯌꯦꯡꯁꯤꯟꯕꯤꯔꯛꯈꯤꯕ ꯃꯇꯝꯗꯨꯗ ꯃꯁꯤꯅ ꯔꯦꯁꯤꯗꯦꯟꯁꯦꯜ ꯀꯣꯆꯤꯡ ꯑꯗꯨꯗ ꯌꯥꯝꯅ ꯑꯦꯗꯕꯥꯟꯁ ꯑꯣꯏꯅ ꯍꯥꯏꯕꯗꯤ ꯇꯥꯛꯄꯤ ꯍꯥꯏꯕ ꯇꯥꯔꯦ ꯑꯩꯈꯣꯏꯒꯤ ꯀꯣꯔꯁ ꯑꯃ ꯂꯣꯏꯒꯗꯧꯔꯤꯁꯦ ꯁ꯭ꯀꯨꯜ ꯁ꯭ꯀꯨꯜꯗꯒ ꯂꯣꯏꯕ ꯄꯣꯠꯁꯤꯅ ꯆꯍꯤꯗ ꯂꯣꯏꯔꯛꯄꯅꯤ ꯔꯤꯁꯤꯗꯦꯟꯁꯦꯜ ꯀꯣꯆꯤꯡ ꯑꯁꯤꯗ ꯆꯍꯤꯗ ꯑꯅꯤꯔꯛ ꯑꯍꯨꯝꯂꯛꯀꯨꯝꯕ ꯑꯣꯟꯁꯤꯜꯂꯛꯑꯦ ꯍꯥꯏꯕ ꯇꯥꯔꯦ ꯃꯁꯤꯅ ꯑꯩꯈꯣꯏ ꯁꯥꯇ꯭ꯔꯁꯤꯡꯗ ꯌꯥꯝ ꯀꯥꯅꯕ ꯌꯥꯝ ꯄꯤ ꯍꯥꯏꯕ ꯇꯥꯔꯦ ꯃꯁꯤꯒꯤ ꯔꯦꯁꯤꯗꯦꯟꯁꯦꯜ ꯀꯣꯆꯤꯡ ꯇꯧꯔꯛꯄꯁꯤꯅ ꯍꯥꯏꯕꯗꯤ ꯇꯨꯡꯒꯤ ꯏꯪꯈꯠꯂꯛꯂꯤꯕ ꯑꯉꯥꯡꯁꯤꯡꯗ ꯌꯥꯝꯅ ꯀꯥꯅꯕ ꯄꯥꯎꯇꯥꯛ ꯃꯌꯥꯝ ꯑꯃ ꯄꯤꯔꯛꯀꯅꯤ ꯍꯥꯏꯅ ꯑꯩꯒꯤ ꯃꯣꯠꯇ ꯂꯩꯖꯩ